ꯑꯧ ꯃꯥꯅꯦ

ꯑꯣ ꯂꯩꯌꯦ ꯌꯥꯅꯤ ꯌꯥꯅꯤ ꯁ꯭ꯇ꯭ꯔꯤꯞꯇ ꯁꯨꯃꯥꯏꯅ ꯋꯥꯟ ꯐꯤꯐꯇꯤꯃꯨꯛ ꯑꯗꯨꯃꯥꯏꯅ ꯂꯩꯌꯦ ꯑꯗꯨꯗꯨꯒ ꯀꯌꯥꯃꯨꯛ ꯂꯧꯗꯣꯏꯅꯣꯕ ꯑꯣ ꯌꯥꯏ ꯌꯥꯏ

ꯎꯝ ꯌꯥꯏ ꯌꯥꯏ ꯂꯩꯅꯤ

ꯑꯣ ꯂꯩꯅꯤ ꯑꯗꯨ ꯅꯣꯏꯁꯦ ꯄꯨꯟꯅ ꯂꯧꯒꯦ ꯍꯥꯏꯔꯥ ꯅꯠꯇ꯭ꯔꯒꯅ ꯁꯨꯝ ꯑꯃꯃꯝ ꯑꯅꯤ ꯅꯣꯏ ꯑꯃꯅꯤ ꯄꯤꯁ ꯂꯧꯗꯣꯏꯔꯥ ꯎꯝ ꯑꯣ ꯌꯥꯏ ꯌꯥꯏ

ꯑꯣ ꯌꯥꯏ ꯌꯥꯏ ꯂꯧ ꯂꯧ ꯑꯣ ꯅꯣꯏ ꯀꯥꯏꯋꯥꯏꯗꯩ ꯑꯣꯏꯗꯣꯏꯅꯣ ꯀꯔꯤ ꯀꯃꯥꯏ ꯍꯥꯏꯗꯤ ꯀꯌꯥꯝ ꯀꯨꯏꯅ ꯉꯁꯤ ꯂꯥꯛꯇꯣꯏꯔꯥ ꯍꯌꯦꯡ ꯂꯥꯛꯇꯣꯏꯔꯥ ꯑꯣ ꯌꯥꯔꯦ ꯌꯥꯔꯦ ꯑꯩꯈꯣꯏꯁꯦ ꯎꯝ ꯑꯣ ꯌꯥꯔꯦ ꯌꯥꯔꯦ ꯑꯗꯣ ꯃꯐꯝ ꯑꯩ ꯂꯣꯀꯦꯁꯟ ꯊꯥꯔꯛꯑꯒꯦ ꯑꯗꯨꯗ ꯑꯗꯨꯝ ꯂꯥꯛꯑꯣ ꯍꯣꯏ ꯌꯥꯏ ꯌꯥꯏ

ꯑꯗꯨꯝ ꯇꯧꯔꯁꯦ ꯑꯗꯨꯗꯨꯒ ꯅꯪꯅ ꯁꯨꯝ ꯅꯪꯒꯤ ꯂꯩꯔꯤꯕ ꯅꯃꯥꯟꯅꯕ ꯀꯔꯤ ꯀꯔꯤꯁꯤꯅ ꯍꯥꯏꯗꯤ ꯅꯪꯒꯤ ꯔꯤꯂꯦꯇꯤꯕꯁ ꯂꯩꯔꯤꯁꯤꯡꯗꯁꯨ ꯑꯗꯨꯝ ꯍꯥꯏꯔꯣ ꯁꯤꯒꯤ ꯐꯥꯔꯃꯥꯁꯤꯁꯤꯗ ꯂꯥꯛꯂꯒ ꯈꯣꯠꯂꯒ ꯑꯗꯨꯝ ꯂꯧꯕ ꯈꯣꯠꯄ ꯍꯥꯏꯗꯤ ꯑꯇꯣꯞꯄꯗ ꯅꯠꯇꯕꯤꯗ ꯃꯥꯒꯤꯗꯅ ꯁꯨꯃꯥꯏꯅ ꯇꯧꯕꯅꯤ ꯈꯣꯠꯄꯅꯤ ꯗꯤꯁꯀꯥꯎꯟꯗꯅ ꯇꯦꯟ ꯑꯣꯐ ꯇ꯭ꯋꯦꯟꯇꯤ ꯑꯣꯐ ꯁꯨꯃꯥꯏꯅ ꯂꯣꯏꯅ ꯄꯣꯠ ꯑꯅꯝꯕꯅꯒꯤ ꯂꯣꯏ ꯂꯩꯕꯅꯤ ꯑꯗꯨꯝ ꯂꯧꯁꯤ ꯈꯣꯠꯁꯤ ꯍꯥꯏꯕꯗꯣ ꯑꯗꯨꯝ ꯀꯩꯗꯧꯔꯣ ꯑꯗꯨꯗꯨꯒ ꯅꯪꯅ ꯂꯥꯛꯄꯗꯁꯨ ꯍꯌꯦꯡ ꯑꯗꯨꯝ ꯂꯥꯛꯑꯣ ꯑꯗꯨꯗꯨꯒ ꯌꯦꯡꯂꯁꯤ ꯊꯧꯕꯥꯜꯗ ꯑꯥ ꯕꯖꯥꯔ ꯊꯧꯕꯥꯜ ꯕꯖꯥꯔꯒꯤ ꯀꯩ ꯂꯩꯔꯤꯗꯨꯗ ꯂꯥꯛꯑꯣ ꯑꯗꯨꯝ ꯕꯤ ꯑꯥꯔꯒꯤꯗꯨꯗ ꯐꯥꯔꯃꯥꯁꯤ ꯍꯥꯡꯕꯁꯦ ꯆꯍꯤ ꯑꯃ ꯑꯅꯤ ꯑꯗꯨꯃꯥꯏꯅ ꯑꯗꯨꯝ ꯁꯨꯔꯦ ꯇꯝꯃꯛꯄꯁꯦ ꯑꯗꯨꯝ ꯀꯩꯗ ꯇꯝꯃꯦ ꯒꯨꯍꯥꯇꯤꯗ ꯎꯝ ꯌꯥꯔꯦ ꯌꯥꯔꯦ ꯐꯔꯦ ꯐꯔꯦ ꯊꯝꯃꯦ